ꯍꯧꯖꯤꯛ ꯍꯧꯖꯤꯛ ꯑꯣꯏꯔꯤꯕ ꯁꯤꯆꯨꯌꯦꯁꯟꯁꯤꯗ ꯄ꯭ꯔꯦꯁꯀꯤ ꯅꯤꯡꯇꯝꯕ ꯐꯪꯕ ꯋꯥꯠꯄ꯭ꯔꯥ ꯍꯥꯏꯅ ꯈꯜꯂꯤ ꯍꯥꯟꯅꯒꯤ ꯃꯇꯝꯗꯗꯤ ꯄ꯭ꯔꯦꯁꯇ ꯑꯁꯣꯛ ꯑꯄꯟ ꯄꯤꯕ ꯄ꯭ꯔꯦꯁꯄꯨ ꯈꯣꯡꯒꯣꯏꯅꯕ ꯑꯁꯤ ꯇꯧꯕꯗ ꯑꯊꯤꯡꯕ ꯄꯤꯔꯝꯃꯤ ꯑꯗꯨꯕꯨ ꯍꯧꯖꯤꯛꯇꯤ ꯄ꯭ꯔꯦꯁꯀꯤ ꯅꯤꯡꯇꯝꯕ ꯑꯁꯤ ꯃꯥꯡꯁꯤꯜꯂꯛꯂꯕ꯭ꯔꯥ ꯍꯥꯏꯅ ꯈꯜꯂꯤ ꯄ꯭ꯔꯦꯁ ꯑꯃꯅ ꯏꯔꯥꯡ ꯊꯣꯛꯄ ꯃꯐꯝꯗ ꯆꯠꯄ ꯅꯠꯇ꯭ꯔꯒ ꯂꯥꯟ ꯇꯧꯕ ꯃꯐꯝ ꯆꯠꯄꯗ ꯑꯀꯥꯏꯕ ꯑꯃ ꯐꯥꯎꯅꯔꯦ ꯑꯀꯤꯕ ꯑꯃ ꯐꯥꯎꯅꯔꯦ ꯃꯔꯝꯗꯤ ꯄ꯭ꯔꯦꯁꯇ ꯑꯀꯤ ꯑꯈꯪ ꯀꯌꯥ ꯅꯪꯍꯟꯕ ꯄ꯭ꯔꯦꯁꯄꯨ ꯈꯣꯡꯒꯣꯏꯅꯕ ꯀꯌꯥ ꯊꯦꯡꯅꯔꯕ ꯌꯥꯎꯔꯦ ꯑꯗꯨꯒ ꯄ꯭ꯔꯦꯁꯅꯁꯨ ꯑꯆꯨꯝꯕ ꯄꯥꯎꯁꯤꯡꯕꯨ ꯂꯣꯠꯁꯤꯜꯂꯒ ꯃꯒꯣꯏꯒꯤ ꯂꯣꯠꯁꯤꯜꯂꯒ ꯃꯈꯣꯏꯒꯤ ꯆꯦꯅꯦꯜꯕꯨ ꯆꯥꯎꯈꯠꯍꯟꯅꯕ ꯃꯈꯣꯏꯒꯤ ꯗꯤ ꯑꯣ ꯄꯤ ꯋꯥꯡꯅꯕ ꯇꯧꯕꯒꯨꯝ ꯎꯕ ꯐꯪꯉꯤ ꯑꯗꯨꯅ ꯄꯥꯎ ꯆꯦꯗ ꯎꯠꯂꯤꯕ ꯊꯕꯛ ꯊꯧꯔꯝ ꯑꯋꯥ ꯑꯅꯥ ꯑꯁꯣꯛ ꯑꯄꯟꯁꯤꯡꯗ ꯆꯤꯡꯅꯕ ꯐꯥꯎꯕ ꯍꯧꯔꯛꯑꯦ ꯄ꯭ꯔꯦꯁꯀꯤ ꯃꯤꯑꯣꯏꯁꯤꯡꯅꯁꯨ ꯑꯆꯨꯝꯕ ꯄꯥꯎ ꯂꯣꯠꯁꯤꯟꯗꯨꯅ ꯄꯥꯎ ꯆꯦꯗ ꯎꯠꯄ ꯌꯥꯎꯕ꯭ꯔꯥ ꯍꯥꯏꯅ ꯑꯩꯅ ꯈꯜꯂꯦ